ꯋꯥꯟ ꯂꯥꯈ ꯑꯩꯠꯇꯤꯟ ꯊꯥꯎꯖꯟ ꯑꯩꯠ ꯍꯟꯗ꯭ꯔꯦꯠ ꯑꯩꯠꯇꯤ ꯐꯥꯏꯚ ꯇꯨ ꯂꯥꯈ ꯅꯥꯏꯟꯇꯤꯟ ꯊꯥꯎꯖꯟ ꯅꯥꯏꯟ ꯍꯟꯗ꯭ꯔꯦꯠ ꯁꯤꯛꯁꯇꯤ ꯐꯥꯏꯚ ꯊ꯭ꯔꯤ ꯂꯥꯈꯁ ꯇ꯭ꯋꯦꯟꯇꯤ ꯐꯥꯏꯚ ꯊꯥꯎꯖꯟ ꯅꯥꯏꯟ ꯍꯟꯗ꯭ꯔꯦꯠ ꯇ꯭ꯋꯦꯟꯇꯤ ꯁꯤꯛꯁ ꯐꯥꯏꯚ ꯂꯥꯈ ꯑꯦꯂꯕꯦꯟ ꯊꯥꯎꯖꯟ ꯁꯤꯛꯁ ꯍꯟꯗ꯭ꯔꯦꯠ ꯅꯥꯏꯟꯇꯤꯟ ꯇꯦꯟ ꯂꯥꯈꯁ ꯇ꯭ꯋꯦꯜꯐ ꯊꯥꯎꯖꯟ ꯁꯕꯦꯟ ꯍꯟꯗ꯭ꯔꯦꯠ ꯑꯩꯠꯇꯤꯟ